ꯍꯂꯣ ꯁꯤ ꯀꯩꯅꯣ ꯑꯣꯏꯒꯗꯣꯏ ꯅꯠꯇ꯭ꯔꯣ ꯀꯥꯡꯄꯣꯛꯄꯤ ꯋꯥꯠ ꯅꯝꯕꯔ ꯇꯦꯟꯗ ꯂꯩꯕ ꯖꯤꯝꯗꯣ ꯑꯣꯏꯒꯗꯣꯏ ꯅꯠꯇ꯭ꯔꯣ ꯑꯣ ꯁꯣꯝ ꯇ꯭ꯔꯦꯅꯔ ꯑꯣꯏꯕ ꯅꯠꯇ꯭ꯔꯣ ꯑꯗꯨꯒꯤ ꯑ ꯑꯩꯁꯦ ꯑꯗꯨ ꯖꯤꯝꯗꯨꯗ ꯑꯦꯗꯃꯤꯁꯟ ꯇꯧꯒꯦꯅ ꯈꯟꯖꯔꯛꯄꯁꯦ ꯀꯨꯏꯖꯔꯛꯑꯕꯅꯦꯕꯀꯣ ꯑꯗꯨꯗ ꯏꯃꯥꯟꯅꯕ ꯑꯃꯗꯒꯤꯀꯣ ꯐꯣꯟ ꯅꯝꯕꯔ ꯂꯧꯔꯒ ꯇꯧꯖꯔꯛꯄꯅꯦ ꯑꯗꯨ ꯑꯦꯗꯃꯤꯁꯟ ꯇꯧꯕꯁꯦ ꯂꯨꯄꯥ ꯀꯌꯥꯃꯨꯛꯀ ꯂꯩꯒꯅꯤ ꯑꯥ ꯑꯥꯥ ꯐꯥꯏꯚ ꯀꯦ ꯑꯣꯏꯕ ꯊ꯭ꯔꯤ ꯀꯦ ꯑꯣ ꯑꯗꯨꯗꯤ ꯇꯨ ꯀꯦꯃꯨꯛꯇꯤ ꯀꯩꯅꯣꯗꯤ ꯂꯩꯔꯦꯅꯦ ꯀꯥꯟꯅꯕꯗꯤ ꯀꯥꯟꯅꯒꯗꯣꯏꯅꯦ ꯑꯣ ꯕ꯭ꯔꯣ ꯑꯗꯣ ꯑꯩꯁꯦ ꯖꯤꯝ ꯂꯥꯛꯆꯒꯦ ꯇꯧꯔꯤꯁꯦ ꯏꯁꯥꯁꯦ ꯈꯖꯤꯛꯇꯪ ꯄꯥꯕꯒꯤꯅꯦꯕꯀꯣ ꯑꯗꯣ ꯕ꯭ꯔꯗꯔ ꯍꯣꯏꯅ ꯐꯒꯠꯍꯟꯕ ꯉꯝꯒꯗ꯭ꯔꯥ ꯉꯝꯃꯣꯏꯗ꯭ꯔꯥ ꯍꯥꯟꯅ ꯈꯪꯖꯅꯤꯡꯕ ꯑꯥ ꯍꯣꯏ ꯑ ꯒꯦꯅꯔꯅ ꯒ꯭ꯔꯦꯅꯔ ꯕ꯭ꯔꯣ ꯍꯣꯏꯗ ꯑꯗꯨꯝ ꯐꯪꯕꯤꯕ ꯅꯠꯇ꯭ꯔꯣ ꯑꯥ ꯑꯣ ꯑꯥ ꯑꯣ ꯎꯝ ꯑꯥꯎ ꯕ꯭ꯔꯣ ꯑꯗꯣ ꯕ꯭ꯔꯣꯅ ꯁꯨꯝ ꯈꯟꯖꯕꯗꯀꯣ ꯇ꯭ꯔꯦꯅꯔ ꯑꯣꯏꯕꯅꯤꯅꯀꯣ ꯑꯩꯁꯦ ꯍꯧꯖꯤꯛ ꯐꯤꯞꯇꯤ ꯀꯦꯖꯤꯃꯨꯛꯅꯦꯕꯀꯣ ꯂꯩꯔꯤꯁꯦ ꯏꯁꯥ ꯐꯒꯠꯄꯗ ꯅꯨꯃꯤꯠ ꯀꯌꯥꯅꯤꯃꯨꯛ ꯆꯪꯒꯅꯤ ꯑꯗꯨꯒ ꯀꯦꯖꯤ ꯀꯌꯥꯃꯨꯛ ꯍꯦꯡꯀꯠꯇꯧ ꯃꯥꯟꯕꯤꯒꯦ ꯑꯥ ꯁꯚꯦꯟꯇꯤ ꯀꯦꯖꯤ ꯑꯣ ꯑꯗꯨꯗꯤ ꯌꯥꯝ ꯐꯔꯦ ꯑꯗꯨꯗꯤ ꯊꯥ ꯅꯤꯄꯥꯟꯃꯨꯛꯀꯤ ꯃꯅꯨꯡꯗ ꯑꯣꯏꯔꯗꯤ ꯃꯁꯜꯁꯨ ꯑꯗꯨꯝ ꯊꯣꯛꯂꯛꯑꯅꯤꯀꯣ ꯕ꯭ꯔꯗꯔ ꯑꯣ ꯑꯣ ꯕ꯭ꯔꯣ ꯍꯥꯏꯔꯛꯑꯕ ꯑꯣ ꯑꯥ ꯑꯣ ꯑ ꯑꯩꯈꯣꯏꯁꯤꯗꯁꯨ ꯑꯃ ꯂꯩꯌꯦ ꯀꯩꯅꯣ ꯏꯃꯥꯟꯅꯕ ꯑꯃꯀꯣ ꯃꯥꯁꯦ ꯖꯤꯝꯗꯤ ꯆꯠꯂꯝꯕ ꯖꯤꯝ ꯆꯠꯇ꯭ꯔꯕ ꯒꯦꯅꯔꯗꯣ ꯃꯥꯁꯦ ꯑꯗꯨꯝ ꯆꯥꯕꯖꯥꯠꯅꯤ ꯒꯦꯅꯔꯗꯤ ꯑꯗꯨꯝ ꯑꯗꯨ ꯑꯗꯨ ꯆꯥꯕꯒꯤ ꯃꯈꯣꯡ ꯍꯥꯝꯗꯗꯅ ꯅꯍꯥꯟ ꯑꯥ ꯑꯣ ꯑ ꯑ ꯍꯣꯏ ꯍꯣꯏ ꯑꯗꯨ ꯍꯪꯕ ꯀꯥꯎꯋꯤꯅꯦ ꯑꯗꯨ ꯕ꯭ꯔꯗꯔꯒꯤꯁꯦ ꯄꯨꯡ ꯀꯌꯥꯗꯒꯤꯅ ꯄꯨꯡ ꯀꯌꯥ ꯐꯥꯎꯕ ꯍꯥꯡꯕꯤꯒꯦ ꯑꯣ ꯑꯗꯨꯗꯤ ꯑꯩꯁꯦ ꯑꯗꯨꯝ ꯃꯤꯡ ꯆꯟꯖꯟꯂꯒꯦꯀꯣ ꯕ꯭ꯔꯗꯔ ꯑꯗꯨꯗꯤ ꯍꯣꯏ ꯍꯣꯏ ꯍꯣꯏ ꯍꯣꯏ ꯊꯝꯖꯔꯒꯦ ꯍꯣꯏ ꯊꯝꯖꯔꯒꯦ ꯕ꯭ꯔꯗꯔ ꯑꯗꯨꯗꯤ